ꯑꯩꯈꯣꯏꯒꯤ ꯊꯧꯕꯥꯜ ꯖꯤꯜꯂꯥꯗ ꯃꯤꯌꯥꯝꯅ ꯅꯣꯡꯃ ꯅꯣꯡꯃꯒꯤ ꯃꯥꯏꯌꯣꯛꯅꯔꯤꯕ ꯍꯥꯏꯔꯒꯗꯤ ꯂꯝꯕꯤ ꯊꯣꯡꯁꯦ ꯌꯥꯝꯅ ꯅꯨꯡꯉꯥꯏ

ꯑꯩꯈꯣꯏꯒꯤ ꯇꯨꯔꯦꯟꯁꯤꯃ ꯏꯁꯤꯡꯁꯦ ꯌꯥꯝꯅ ꯃꯣꯠꯁꯟꯕꯁꯦ ꯁꯔꯀꯥꯔꯅ ꯑꯃꯨꯛꯇꯪ ꯃꯤꯠꯌꯦꯡ ꯆꯪꯍꯟꯅꯤꯡꯉꯤ ꯑꯗꯨꯒ ꯑꯩꯈꯣꯏꯒꯤ ꯁꯤꯗ ꯂꯩꯔꯤꯕ ꯖꯤꯜꯂꯥ ꯄꯔꯤꯁꯠ ꯃꯣꯏꯅꯁꯨ ꯀꯔꯤꯃꯇ ꯊꯧꯑꯣꯏꯕꯤꯗꯕ ꯌꯦꯡꯁꯟꯗꯕꯒꯤ ꯃꯑꯣꯡ ꯑꯃ ꯍꯦꯛ ꯍꯦꯛ ꯎꯕ ꯐꯪꯖꯩ ꯃꯁꯤ ꯌꯥꯝ ꯅꯨꯡꯉꯥꯏꯖꯗꯦ ꯑꯗꯨꯒ ꯑꯩꯈꯣꯏꯒꯤ ꯂꯝꯕꯤꯁꯤꯡꯒꯤ ꯃꯇꯥꯡꯗ ꯒꯥꯔꯤ ꯑꯝꯇꯕꯨ ꯆꯠꯂꯕꯁꯨ ꯌꯥꯝꯅ ꯅꯨꯡꯉꯥꯏꯇꯕ ꯍꯥꯏꯕꯗꯨ ꯑꯣꯏꯔꯦ ꯑꯗꯨꯒ ꯈꯔ ꯌꯥꯝꯅꯁꯨ ꯄꯤꯛꯄ ꯒꯥꯔꯤ ꯑꯅꯤ ꯊꯩꯅꯕ ꯆꯟꯗꯕ ꯁꯨꯃꯥꯏꯅ ꯑꯣꯏ ꯑꯗꯨꯅ ꯈꯔ ꯈꯖꯤꯛ ꯄꯥꯛꯊꯣꯛꯍꯟꯅꯤꯡꯕꯒꯤ ꯃꯣꯠꯁꯨ ꯐꯥꯎꯋꯦ ꯑꯗꯨꯒ ꯂꯝꯕꯤꯁꯦ ꯃꯇꯝꯁꯨ ꯃꯊꯛ ꯊꯣꯡꯕ ꯑꯩꯅ ꯃꯊꯛ ꯊꯣꯡꯕꯁꯤꯡ ꯗ ꯑꯆꯧ ꯑꯆꯧꯕꯁꯤꯡꯗ ꯍꯥꯏꯖꯅꯤꯡꯕꯗꯤ ꯂꯝꯕꯤꯁꯦ ꯑꯃꯨꯛꯇꯪ ꯁꯦꯝꯕꯤꯅꯕ ꯑꯗꯨꯒ ꯍꯧꯖꯤꯛꯀꯤ ꯑꯩꯈꯣꯏꯒꯤꯁꯤꯗ ꯌꯥꯝꯅ ꯍꯧꯖꯤꯛ ꯍꯧꯖꯤꯛ ꯑꯣꯏꯔꯤꯕ ꯁꯤꯆꯨꯋꯦꯁꯟ ꯑꯁꯤꯗ ꯅꯨꯡꯉꯥꯏꯇꯕ ꯍꯥꯏꯔꯒꯗꯤ ꯃꯩ ꯃꯩꯁꯦ ꯑꯦꯂꯦꯛꯇ꯭ꯔꯤꯁꯤꯇꯤ ꯗꯤꯄꯥꯔꯠꯃꯦꯟꯅ ꯃꯩꯁꯦ ꯑꯩꯈꯣꯏꯁꯨ ꯄ꯭ꯔꯤꯄꯦꯗ ꯄꯥꯟꯖꯕꯅꯤꯅ ꯃꯩꯁꯦ ꯌꯥꯝ ꯅꯨꯡꯉꯥꯏꯖꯗ꯭ꯔꯦ ꯉꯥꯏꯍꯥꯛ ꯂꯩꯇ ꯃꯨꯠ ꯉꯥꯏꯍꯥꯛ ꯃꯨꯠ ꯑꯅ ꯇꯧꯔꯒ ꯑꯗꯨꯝ ꯂꯩꯕꯁꯦ ꯌꯥꯝ ꯅꯨꯡꯉꯥꯏꯖꯗꯦ ꯃꯁꯤꯃꯇꯪꯁꯨ ꯃꯤꯠꯌꯦꯡ ꯆꯪꯍꯟꯅꯤꯡꯉꯤ ꯃꯊꯪ ꯃꯊꯛ ꯊꯣꯡꯕꯁꯤꯡꯗ ꯃꯔꯨ ꯑꯣꯏꯅ ꯃꯩꯁꯤ ꯌꯥꯝ ꯅꯨꯡꯉꯥꯏꯖꯗ꯭ꯔꯦ ꯃꯩꯁꯤ ꯍꯥꯟꯅ ꯃꯤꯠꯌꯦꯡ ꯆꯪꯍꯟꯅꯤꯡꯉꯤ ꯑꯗꯨꯒ ꯑꯇꯣꯞ ꯑꯇꯣꯞꯄ ꯍꯥꯏꯔꯒꯗꯤ ꯂꯝꯕꯤꯒ ꯃꯩꯒꯁꯦ ꯌꯥꯝ ꯅꯨꯡꯉꯥꯏꯖꯗ꯭ꯔꯦ ꯃꯔꯨ ꯑꯣꯏꯅ ꯃꯩꯁꯤ ꯑꯃꯨꯛꯇꯪ ꯁꯦꯝꯍꯟꯅꯤꯡꯕ ꯍꯥꯏꯕꯗꯨ ꯐꯥꯎꯏ